ꯆꯤꯆꯦ ꯑꯩꯈꯣꯏꯅ ꯒꯥꯔꯤ ꯊꯧꯖꯤꯜꯂꯛꯏꯁꯦ ꯀꯗꯥꯏꯋꯥꯏꯗꯅꯣ ꯑꯣ ꯑꯣ ꯃꯅꯤꯡꯒꯤ ꯆꯨꯝꯗ꯭ꯔꯤꯡꯁꯤ ꯑꯆꯥꯄꯣꯠꯁꯨ ꯈꯔ ꯂꯩꯕꯤꯌꯣ ꯃꯅꯨꯡꯗ ꯆꯥꯅꯕ ꯑꯗꯨꯒ ꯁꯥ ꯁꯥꯗꯁꯨ ꯄꯤꯖꯁꯦ ꯃꯣꯏ ꯒ꯭ꯌꯥꯟ ꯇꯥꯅ ꯍꯣꯏ ꯑꯣꯀꯦ ꯑꯥ ꯑꯗꯨꯒꯤ ꯈꯪꯗꯤꯌꯦ ꯑꯩꯖꯦ ꯑꯩꯖꯦ ꯑꯍꯥꯟꯕ ꯂꯥꯛꯄꯅꯦ ꯆꯤꯆꯦꯅ ꯃꯈꯣꯟ ꯇꯥꯏꯌꯦ ꯑꯣꯍ ꯑꯁ ꯃꯥ ꯐꯟ ꯐꯟ ꯆꯣꯡꯉꯦ ꯃꯥ ꯑꯩꯅ ꯄꯥꯏꯕ ꯑꯆꯥꯄꯣꯠꯁꯦ ꯆꯥꯅꯤꯡꯕ ꯃꯥꯜꯂꯦ ꯑꯗꯨ ꯃꯈꯨꯠꯅ ꯈꯣꯠꯂꯛꯑꯗꯤ ꯎꯝ ꯄꯥꯏꯊꯟꯒꯨꯝꯕꯗꯤ ꯂꯩꯇ꯭ꯔꯣ ꯏꯆꯦ ꯁꯤꯗ ꯁꯉꯥꯏꯒ ꯂꯩꯇꯕ꯭ꯔꯣ ꯌꯥꯝ ꯆꯥꯎꯋꯤꯅꯦ ꯑꯩꯁ ꯃꯥꯏ ꯀꯣꯜꯂꯒ ꯂꯩꯌꯦ ꯌꯥꯝ ꯆꯥꯎꯋꯦ ꯁꯉꯥꯏ ꯑꯣꯏꯔꯝꯒꯅꯤ ꯑꯥꯗ ꯃꯉꯛ ꯊꯤꯟꯗꯣꯔꯛꯏꯁꯦ ꯁꯉꯥꯏ ꯍꯥꯏꯕꯗꯨꯔꯣ ꯆꯤꯆꯦ

ꯑꯁꯣꯝ ꯅꯥꯀꯟꯗ ꯋꯥꯍꯣꯡ ꯃꯥꯜꯂꯦ ꯆꯤꯆꯦ ꯑꯗꯩꯁꯦ ꯃꯥꯁꯦ ꯑꯥ ꯑꯁꯤ ꯃꯅꯥꯛꯇ ꯃꯣꯏ ꯁꯤꯗꯤ ꯐꯥꯔꯤꯖꯥꯠꯂꯣ ꯅꯠꯇ꯭ꯔꯒ ꯃꯊꯟꯗ ꯄꯥꯏꯔꯛꯏꯖꯥꯠꯂꯣ ꯎꯝ ꯑꯁꯤꯁꯦ ꯅꯨꯡ ꯑꯆꯧꯕ ꯃꯥꯟꯕ ꯑꯃ ꯂꯩꯁꯦ ꯊꯦꯡꯒꯨ ꯃꯥꯜꯂꯦ ꯆꯤꯆꯦ ꯑꯁꯤꯒꯤ ꯃꯅꯥꯛꯇ ꯄꯨꯕꯤꯌꯣ ꯍꯨꯡ ꯃꯤ ꯇꯥꯏꯒꯔꯗꯤ ꯀꯤꯖꯩ ꯇꯥꯏꯒꯔꯁꯤꯗꯤ ꯃꯥ ꯃꯤ ꯅꯍꯥꯟꯋꯥꯏ ꯑꯁ ꯃꯈꯣꯏꯒꯤ ꯆꯨꯁꯤꯗꯤ ꯀꯤꯖꯩꯌꯦ ꯂꯥꯏꯌꯣꯟꯒꯤ ꯀꯩꯅꯣ ꯇꯧꯕꯗ ꯑꯣꯍ ꯑꯁ ꯃꯥꯒꯤ ꯑꯆꯥꯄꯣꯠꯁꯤꯗꯤ ꯑꯁꯤꯗ ꯈꯤꯜꯂꯒꯒ ꯂꯩꯔꯦ ꯉꯁꯥꯏꯒꯤ ꯑꯆꯥꯄꯣꯠꯇꯣ ꯑꯈꯣꯏꯅ ꯆꯥꯔꯒ ꯊꯥꯈ꯭ꯔꯣ ꯑꯥ ꯑꯍꯣꯏ ꯆꯦ